ꯍꯜꯂꯣ ꯁꯤ ꯑꯦꯁ ꯕꯤ ꯑꯥꯏꯒꯤ ꯏꯁꯇꯥꯞ ꯑꯣꯏꯕꯤꯔꯕ꯭ꯔ ꯀꯔꯤꯒꯨꯝꯕ ꯑꯃꯠꯇ ꯍꯪꯖꯒꯦ ꯇꯧꯕꯅꯦ ꯑꯩ ꯀꯩꯅꯣ ꯍꯥꯡꯕꯒꯤ ꯑꯦꯀꯥꯎꯟ ꯍꯥꯡꯕꯒꯤ ꯃꯔꯝꯗ ꯀꯔꯤꯒꯨꯝꯕ ꯈꯔ ꯍꯧꯖꯤꯛꯁꯦ ꯖꯦꯔꯣ ꯕꯦꯂꯦꯟꯁꯅ ꯁꯦꯟ ꯆꯪꯗꯕꯒꯤ ꯍꯥꯏꯔꯒꯗꯤ ꯑꯩꯁꯦ ꯖꯦꯔꯣ ꯕꯦꯂꯦꯟꯁꯇ ꯍꯥꯡꯅꯤꯡꯕ ꯑꯗꯨ ꯑꯁꯤꯗ ꯍꯥꯡꯖꯜꯂꯨꯔꯒꯅ ꯀꯔꯤ ꯀꯔꯤ ꯍꯌꯦꯡ ꯈꯨꯗꯣꯡꯆꯥꯗꯕ ꯂꯩꯕ ꯀꯔꯃꯥꯏꯅ ꯇꯧꯕ ꯎꯝ ꯎꯝ ꯎꯝ ꯍꯥ ꯎꯝ ꯎꯝ ꯑꯣ

ꯎꯝ ꯑꯥ ꯑꯥ ꯑꯣ ꯑꯥ ꯎꯝ ꯎꯝ ꯑꯣ ꯑꯩꯒꯤ ꯑꯦꯀꯥꯎꯟꯁꯤꯗ ꯂꯨꯄꯥ ꯂꯤꯁꯤꯡ ꯃꯔꯤꯗꯤ ꯑꯗꯨꯝ ꯌꯥꯎꯍꯟꯒꯗꯕ ꯑꯥ ꯎꯝ ꯎꯝ ꯑꯣ ꯑꯥ ꯑꯣ ꯑꯥ ꯎꯝ ꯑꯥ ꯑꯥ ꯑꯥ ꯑꯣ ꯑꯣ ꯑꯣ ꯅꯣꯔꯃꯦꯜꯗ ꯑꯗꯨꯝ ꯄꯥꯝꯖꯩ ꯑꯗꯨꯒ ꯆꯪꯕꯗꯤ ꯀꯔꯤ ꯀꯔꯤ ꯗꯣꯀꯨꯃꯦꯟꯁꯤꯡꯗꯤ ꯆꯪꯒꯅꯤ ꯎꯝ ꯎꯝ ꯎꯝ ꯎꯝ ꯑꯥꯎ ꯏꯁꯥ ꯌꯥꯎꯗꯕꯗꯤ ꯌꯥꯗꯦꯕ ꯑꯥ ꯑꯥ ꯑꯥ ꯑꯥ ꯑꯥꯎ ꯑꯇꯩꯁꯦ ꯍꯌꯦꯡ ꯄꯩꯁꯥꯁꯦ ꯃꯥꯒꯤ ꯅꯣꯔꯃꯦꯜ ꯑꯦꯀꯥꯎꯟꯁꯤꯗ ꯍꯥꯏꯕꯗꯤ ꯂꯤꯁꯤꯡ ꯃꯔꯤꯗꯒꯤ ꯍꯧꯕ ꯁꯤꯅ ꯑꯔꯣꯏꯕꯔꯥ ꯃꯁꯤꯒꯤ ꯃꯈꯥꯗ ꯈꯖꯤꯛꯇꯪ ꯍꯟꯊꯕꯀꯥꯗꯤ ꯑꯃꯐꯥꯎꯕ ꯂꯩꯇꯕꯔꯥ ꯑꯥ ꯍꯣꯏ ꯑꯣ ꯑꯣ ꯑꯥ ꯑꯥ ꯑꯥ ꯎꯝ ꯑꯣ ꯎꯝ ꯎꯝ ꯎꯝ ꯎꯝ ꯑꯗꯣ ꯀꯔꯤꯒꯨꯝꯕ ꯑꯃꯠꯇꯒ ꯍꯥꯏꯖꯍꯧꯒꯦ ꯑꯩꯁꯦ ꯍꯥꯡꯕ ꯂꯥꯛꯆꯒꯦꯅꯗꯤ ꯈꯜꯂꯦꯕꯀꯣ ꯑꯗꯨ ꯑꯣꯐꯤꯁꯁꯦ ꯄꯨꯡ ꯀꯌꯥꯗꯒꯤ ꯊꯣꯡ ꯍꯥꯡꯕꯤꯕꯒꯦ ꯎꯝ ꯎꯝ ꯑꯣ ꯍꯣꯏ ꯌꯥꯝ ꯐꯔꯦ ꯐꯔꯦ ꯑꯗꯨꯗꯤ ꯑꯩ ꯂꯥꯛꯅꯕ ꯇꯧꯖꯔꯒꯦ ꯊꯝꯖꯔꯒꯦ